ꯊꯧꯕꯥꯜ ꯖꯤꯜꯂꯥꯗ ꯍꯧꯕ ꯃꯅꯥ ꯃꯁꯤꯡ ꯍꯥꯏꯔꯒꯗꯤ ꯀꯣꯕꯤ ꯍꯪꯒꯥꯝ ꯑꯂꯨ ꯒꯥꯖꯔ ꯍꯋꯥꯏ ꯊꯔꯥꯛ ꯍꯋꯥꯏ ꯃꯨꯕꯤ ꯑꯁꯤꯅꯆꯤꯡꯕꯁꯤꯡ ꯁꯤꯅꯤ ꯀꯣꯕꯤ ꯁꯤ ꯀꯃꯥꯏꯅ ꯊꯥꯒꯦ ꯍꯥꯏꯕꯗ ꯀꯣꯕꯤ ꯃꯔꯨꯁꯤ ꯑꯩꯈꯣꯏꯅ ꯇꯧꯈꯥꯏꯔꯒ ꯂꯩꯕꯥꯛꯇꯣ ꯇꯧꯈꯥꯏꯔꯒ ꯍꯨꯜꯂꯒꯅꯤ ꯍꯨꯜꯂꯒ ꯊꯥ ꯑꯃꯃꯨꯛꯁꯤ ꯃꯥ ꯆꯥꯔꯥ ꯑꯣꯏꯅ ꯁꯦꯝꯃꯅꯤ ꯆꯥꯔꯥ ꯁꯦꯃꯃ ꯃꯇꯨꯡꯗ ꯑꯃꯨꯛ ꯃꯐꯝ ꯑꯃꯗ ꯍꯣꯡꯗꯣꯛꯑꯅꯤ ꯃꯐꯝꯁꯤꯗ ꯑꯩꯈꯣꯏ ꯐꯩꯗꯣꯝ ꯅꯥꯏꯅ ꯊꯥꯔꯅꯤ ꯑꯗꯨꯒ ꯃꯇꯝꯅ ꯆꯥꯅ ꯃꯥ ꯃꯇꯝ ꯃꯇꯝꯒꯤ ꯃꯇꯨꯡ ꯏꯟꯅ ꯃꯥꯒꯤ ꯍꯥꯔꯕꯨ ꯑꯣꯏꯔꯣ ꯏꯁꯤꯡ ꯆꯥꯏꯕꯕꯨ ꯑꯣꯏꯔꯣ ꯐꯖꯅ ꯇꯧꯒꯅꯤ ꯑꯗꯨꯒ ꯆꯥꯎꯔꯕ ꯃꯇꯨꯡ ꯊꯥ ꯑꯃ ꯃꯈꯥꯏ ꯅꯠꯇ꯭ꯔꯒ ꯑꯅꯤꯒꯤ ꯃꯇꯨꯡꯏꯟ ꯗ ꯂꯩ ꯂꯩꯅ ꯂꯩ ꯑꯣꯏꯔꯣ ꯅꯠꯇ꯭ꯔꯒ ꯐꯨꯟꯒꯤꯅ ꯐꯨꯟ ꯑꯣꯏꯔꯣ ꯃꯄꯨꯡ ꯐꯥꯔꯕ ꯃꯇꯨꯡꯗ ꯑꯩꯈꯣꯏ ꯀꯛꯑꯒ ꯃꯁꯤ ꯃꯥꯔꯀꯦꯠꯇ ꯌꯣꯜꯂꯤ